ꯍꯦꯜꯂꯣ ꯇꯥꯃꯣ ꯀꯩꯅꯣꯝꯇ ꯍꯪꯖꯒꯦꯕ ꯁꯤ ꯅꯥꯏꯀꯤ ꯁꯣ ꯔꯨꯝ ꯑꯣꯏꯕꯤꯔꯕꯣ ꯑꯣ ꯑꯣ ꯍꯟꯗꯛꯁꯦ ꯈꯨꯃꯨꯛ ꯈꯔ ꯂꯥꯛꯄꯤꯕ꯭ꯔꯣ ꯅꯥꯏꯀꯤꯒꯤ ꯏꯁꯅꯤꯛꯀꯔꯒꯨꯝꯕ ꯑꯣ ꯑꯩꯁꯦ ꯄꯣꯠ ꯈꯔ ꯗ꯭ꯔꯦꯁ ꯀꯨꯝꯕ ꯈꯔꯈꯛ ꯄꯥꯝꯕꯅꯦꯕ ꯅꯥꯏꯀꯤꯒꯤ ꯕ꯭ꯔꯥꯟꯗꯦꯠꯀ ꯑꯣꯏꯕ ꯑꯗꯣ ꯍꯧꯖꯤꯛꯀꯥꯟꯁꯤꯕꯨ ꯀꯔꯝ ꯀꯔꯝꯕ ꯑꯅꯧꯕꯁꯦ ꯀꯌꯥꯝ ꯂꯥꯛꯄꯤꯒꯦ ꯑꯥ ꯑꯣꯀꯦ ꯑꯗꯨ ꯆꯥꯡꯗ ꯑꯌꯥꯝꯕ ꯂꯥꯛꯑꯦ ꯑꯗꯨꯗꯩ ꯍꯦꯟꯒꯠꯄꯒꯨꯝꯕꯗꯤ ꯂꯥꯛꯇꯦ ꯑꯗꯣ ꯑꯩꯅ ꯄꯥꯝꯃꯤꯁꯤꯅ ꯑꯩꯈꯣꯏꯒꯤ ꯏꯁꯅꯤꯛꯀꯔꯗ ꯑꯩꯈꯣꯏꯒꯤ ꯌꯥꯝ ꯀꯟꯅ ꯋꯥꯡꯕꯁꯨ ꯅꯠꯇꯕ ꯅꯤꯒꯨꯝꯕ ꯅꯤꯗꯩ ꯈꯤꯇꯪ ꯅꯤꯒꯤ ꯆꯥꯡꯗ ꯂꯩꯕ ꯑꯗꯨꯝꯕꯗꯗꯤ ꯌꯥꯎꯔꯛꯄ꯭ꯔꯣ ꯑꯣꯀꯦ ꯑꯩꯅ ꯁꯥꯏꯖ ꯈꯔ ꯑꯣꯀꯦ ꯑꯗꯨ ꯄ꯭ꯔꯥꯏꯖꯁꯦ ꯑꯗꯨꯗꯤ ꯑꯣꯐꯔ ꯃꯣꯏ ꯗꯤꯁꯀꯥꯎꯟꯁꯦ ꯄꯔꯁꯦꯟ ꯀꯌꯥꯃꯨꯛ ꯂꯩꯒꯦ ꯑꯇꯣꯞꯄ ꯑꯣꯏꯅ ꯍꯥꯏꯗꯤ ꯑꯦꯗꯚꯔꯇꯥꯏꯖꯃꯦꯟ ꯄꯦꯄꯔꯗ ꯇꯧꯕꯗꯨꯗꯤ ꯇ꯭ꯋꯦꯟꯇꯤ ꯄꯔꯁꯦꯟꯒꯨꯝꯕ ꯑꯗꯨꯃꯥꯏꯅ ꯍꯥꯏꯐꯦꯠ ꯇꯥꯕ ꯑꯗ ꯐꯣꯟ ꯅꯝꯕꯔꯁꯤꯁꯨ ꯃꯣꯏ ꯍꯥꯞꯄꯤꯔꯝꯃꯦꯕ ꯑꯗꯨꯒꯤ ꯑꯩ ꯇꯧꯖꯔꯛꯄꯅꯦꯕ ꯑꯣ ꯑꯩ ꯈꯟꯕꯅ ꯑꯣ ꯑꯗꯨꯑꯣꯏꯁꯨ ꯑꯣ ꯇꯦꯟ ꯄꯔꯁꯦꯟ ꯑꯣꯏꯕꯁꯨ ꯑꯗꯨꯝ ꯑꯗꯨꯗ ꯇꯦꯟ ꯄꯔꯁꯦꯟ ꯄꯤꯑꯦꯕꯀꯣ ꯗꯤꯁꯀꯥꯎꯟꯁꯦ ꯑꯗꯨ ꯑꯣꯏꯇꯥꯔꯒꯗꯤ ꯑꯩꯈꯣꯏ ꯍꯌꯦꯡꯁꯦ ꯂꯥꯛꯆꯒꯦ ꯇꯧꯕꯅꯦꯕꯀꯣ ꯑꯗꯣ ꯑꯣꯄꯅꯤꯡ ꯑꯋꯥꯔ ꯍꯥꯏꯗꯤ ꯑꯣꯄꯅꯤꯡ ꯑꯣꯀꯦ ꯑꯗꯨ ꯍꯥꯡꯕ ꯇꯥꯏꯃꯤꯡ ꯑꯣꯄꯦꯅꯤꯡ ꯍꯥꯏꯇꯥꯔꯦ ꯑꯣꯄꯦꯅꯤꯡ

ꯑꯗꯨꯗꯤ ꯁꯣ ꯔꯨꯝ ꯆꯞ ꯆꯥꯕ ꯑꯗꯨꯝ ꯁꯣ ꯔꯨꯝ ꯆꯞ ꯆꯥꯕ ꯗꯨꯀꯥꯟꯁꯦ ꯀꯔꯝꯕ ꯑꯣꯏꯗꯣꯏꯅꯣ ꯊꯥꯡꯃꯩꯕꯟꯗꯗꯤ ꯅꯥꯏꯀꯤ ꯁꯣ ꯔꯨꯝ ꯁꯣ ꯔꯨꯝꯁꯦ

ꯑꯣꯀꯦ ꯑꯣꯀꯦ ꯑꯣ ꯌꯥꯝ ꯐꯩ ꯌꯥꯝ ꯅꯨꯡꯉꯥꯏꯖꯔꯦ ꯑꯗꯨꯗꯤ ꯍꯌꯦꯡ ꯑꯩꯈꯣꯏꯅ ꯂꯥꯛꯆꯔꯒꯦ ꯎꯝ ꯎꯝ ꯊꯝꯖꯔꯦ ꯊꯝꯖꯔꯦ ꯑꯗꯨꯗꯤ